ꯍꯂꯣ ꯍꯂꯣ

ꯑꯣ ꯑꯗꯨ ꯀꯩꯗꯧꯔꯒꯦ ꯎꯝ ꯁꯔꯚꯤꯁꯤꯡ ꯇꯧꯐꯝꯕꯨꯗꯤ ꯂꯩꯌꯦꯕꯀꯣ ꯑꯗꯨꯗ ꯇꯧꯕꯤꯔꯕ ꯌꯥꯒꯅꯤ ꯑꯗꯨꯝ ꯁꯦꯝꯕ ꯈꯣꯠꯄ ꯑꯗꯨ ꯑꯗꯨꯒ ꯗꯤꯁꯀꯥꯎꯟꯗꯤ ꯀꯌꯥꯝ ꯂꯩꯌꯣ ꯍꯥꯏꯔꯤꯅꯣ ꯎꯝ ꯌꯥꯅꯤ ꯌꯥꯅꯤ ꯑꯣ ꯍꯣꯏ ꯐꯔꯦ ꯎꯝ ꯍꯣ ꯐꯔꯦ ꯐꯔꯦ ꯎꯝ